ꯑꯥ ꯍꯜꯂꯣ ꯑꯣꯖꯥ ꯑꯩ ꯊꯥ ꯑꯃꯒꯨꯝꯕ ꯁꯨꯇꯤ ꯄꯤꯕꯤꯔꯣꯅꯦ ꯑꯩꯒꯤ ꯑꯩꯒꯤ ꯏꯄꯥꯗꯨ ꯑꯩ ꯏꯄꯥꯗꯨ ꯅꯥꯔꯒ ꯍꯣꯁꯄꯤꯇꯥꯜꯗ ꯄꯨꯈ꯭ꯔꯦ ꯑꯗꯨ ꯃꯤ ꯀꯅꯥꯁꯨ ꯂꯩꯇꯕꯒꯤ ꯑꯩꯕꯨ ꯌꯦꯡꯕ ꯆꯠꯂꯣ ꯍꯥꯏꯅ ꯏꯃꯥꯅ ꯍꯥꯏꯕ ꯑꯥ ꯕꯤ ꯄꯤ ꯏꯁꯇ꯭ꯔꯣꯛ ꯇꯧꯔꯦ ꯍꯥꯏꯌꯦ ꯑꯩꯁꯨ ꯑꯗꯨ ꯏꯆꯦ ꯈꯣꯏꯗꯨ ꯑꯥ ꯃꯄꯥꯜꯗ ꯂꯩꯕꯅꯤꯅ ꯑꯗꯨꯒꯤ ꯃꯈꯣꯏ ꯂꯥꯛꯄꯗꯨ ꯐꯔꯥꯛ ꯇꯥꯕ ꯑꯗꯨꯒꯤ ꯏꯃꯥꯅ ꯑꯩꯕꯨ ꯀꯧꯕ ꯑꯣ ꯑꯥꯎ ꯍꯣꯏ ꯍꯣꯏ ꯑꯗꯨꯝ ꯇꯧꯒꯦ ꯍꯣꯏ ꯑꯥꯎ ꯍꯣꯏ ꯑꯗꯨ ꯍꯥꯞꯇꯥ ꯑꯃ ꯑꯃꯗꯤ ꯑꯗꯨꯝ ꯂꯧꯕ ꯌꯥꯔꯦꯀꯣ ꯁꯥꯔ ꯍꯣꯏ ꯍꯣꯏ ꯍꯣꯏ ꯁꯥꯔ ꯑꯥ ꯍꯣꯏ ꯑꯗꯨ ꯑꯣꯏꯔꯗꯤ ꯌꯥꯝꯅ ꯅꯨꯡꯉꯥꯏꯔꯦ ꯁꯥꯔ ꯑꯥ ꯑꯥ ꯍꯣꯏ ꯍꯣꯏ ꯀꯦꯝ ꯆꯠꯇ꯭ꯔꯦ ꯍꯣꯏ ꯍꯣꯏ